ꯔꯣꯛ ꯀ꯭ꯂꯥꯏꯝꯕꯤꯡ ꯍꯥꯏꯔꯤꯕ ꯃꯁꯥꯟꯅ ꯑꯁꯤ ꯌꯥꯝꯅ ꯂꯨꯕ ꯑꯗꯨꯒ ꯌꯥꯝꯅ ꯑꯀꯤꯕ ꯐꯪꯕ ꯃꯁꯥꯟꯅ ꯑꯃꯅꯤ ꯑꯗꯨꯅ ꯍꯧꯒꯠꯂꯛꯏꯕ ꯅꯍꯥꯁꯤꯡ ꯑꯃꯁꯨꯡ ꯔꯣꯛ ꯀ꯭ꯂꯥꯏꯝꯕꯤꯡ ꯁꯥꯟꯅꯔꯤꯕ ꯏꯆꯤꯟ ꯏꯅꯥꯎꯁꯤꯡꯅ ꯔꯣꯛ ꯀ꯭ꯂꯥꯏꯝꯕꯤꯡꯁꯦ ꯁꯥꯟꯅꯕ ꯃꯇꯝꯗ ꯌꯥꯝꯅ ꯊꯧꯅ ꯂꯩꯅꯕ ꯑꯃ ꯆꯪꯏ ꯀꯤꯗꯕ ꯑꯃ ꯆꯪꯏ ꯑꯩꯈꯣꯏꯅ ꯔꯣꯛ ꯀ꯭ꯂꯥꯏꯝꯕꯤꯡ ꯇꯧꯕ ꯃꯇꯝꯗ ꯌꯥꯝꯅ ꯇꯝꯕ ꯌꯥꯝꯅ ꯇꯝꯃꯕ ꯃꯇꯨꯡꯗ ꯔꯣꯛ ꯀ꯭ꯂꯥꯏꯝꯕꯤꯡ ꯆꯪꯕ ꯔꯣꯛ ꯀ꯭ꯂꯥꯏꯝꯕꯤꯡ ꯀꯥꯕ ꯑꯗꯨ ꯇꯧꯕ ꯃꯊꯧ ꯇꯥꯏ ꯃꯔꯝꯗꯤ ꯔꯣꯛ ꯀ꯭ꯂꯥꯏꯝꯕꯤꯡ ꯇꯧꯕꯗ ꯃꯤ ꯀꯌꯥꯃꯔꯨꯝ ꯁꯤꯈꯔꯦ ꯀꯌꯥꯃꯔꯨꯝ ꯑꯃ ꯁꯣꯏꯅꯥꯏꯗꯅ ꯗꯤꯁꯑꯦꯕꯜ ꯑꯣꯏꯗꯅ ꯌꯥꯎꯈꯔꯦ ꯇꯥꯔꯛꯂꯒ ꯑꯗꯨꯅ ꯔꯣꯛ ꯀ꯭ꯂꯥꯏꯝꯕꯤꯡ ꯇꯝꯕ ꯍꯥꯏꯕꯁꯤ ꯌꯥꯝ ꯃꯔꯨ ꯑꯣꯏ ꯔꯣꯛ ꯀ꯭ꯂꯥꯏꯝꯕꯤꯡ ꯐꯖꯅ ꯇꯝꯗꯕꯤꯗ ꯔꯣꯛ ꯀ꯭ꯂꯥꯏꯝꯕꯤꯡ ꯇꯧꯔꯨꯕ ꯃꯇꯝꯗ ꯑꯁꯣꯏꯕ ꯑꯗꯨꯛꯀꯤ ꯃꯇꯤꯛ ꯂꯩ ꯏꯁꯥꯒꯤ ꯂꯥꯏꯐ ꯑꯁꯤ ꯀꯠꯊꯣꯛꯄꯒ ꯆꯞ ꯃꯥꯟꯅꯩ ꯑꯗꯨꯅ ꯔꯣꯛ ꯀ꯭ꯂꯥꯏꯝꯕꯤꯡ ꯁꯥꯟꯅꯔꯤꯕ ꯏꯆꯤꯟ ꯏꯅꯥꯎꯁꯤꯡꯅ ꯔꯣꯛ ꯀ꯭ꯂꯥꯏꯝꯕꯤꯡ ꯑꯁꯤ ꯐꯖꯅ ꯑꯣꯖꯥ ꯑꯃ ꯅꯥꯏꯔꯒ ꯐꯖꯅ ꯁꯥꯟꯅꯕꯤꯌꯨ ꯑꯣꯖꯥꯅ ꯇꯥꯛꯄꯗꯨ ꯐꯖꯅ ꯂꯧꯕꯤꯌꯨ ꯑꯣꯖꯥꯅ ꯇꯥꯛꯏꯕ ꯄꯣꯠꯇꯣ ꯐꯖꯅ ꯇꯧꯗꯕꯤꯗ ꯏꯁꯥꯒꯤ ꯑꯄꯥꯝꯕꯗ ꯆꯠꯄ ꯇꯥꯔꯒꯗꯤ ꯏꯁꯥꯒꯤ ꯂꯥꯏꯞ ꯑꯗꯨ ꯂꯣꯏꯁꯟꯕ ꯌꯥꯕꯒꯤ ꯃꯆꯥꯛ ꯑꯃ ꯑꯣꯏ ꯑꯗꯨꯅ ꯔꯣꯛ ꯀ꯭ꯂꯥꯏꯝꯕꯤꯡ ꯅꯧꯅ ꯇꯝꯃꯛꯂꯤꯕ ꯏꯆꯥꯟ ꯏꯅꯥꯎꯁꯤꯡꯅꯁꯨ ꯃꯨꯟꯅ ꯈꯜꯂꯒ ꯇꯝꯕꯤꯌꯨ ꯃꯁꯤ ꯇꯝꯕ ꯌꯥꯕꯔ ꯌꯝꯕ ꯌꯥꯗꯕꯔ ꯍꯥꯏꯕꯗꯨ ꯏꯁꯥꯒꯤ ꯃꯔꯨꯑꯣꯏꯕ ꯂꯥꯏꯐ ꯇꯨ ꯀꯠꯊꯣꯛꯑꯒ ꯀꯥꯔꯛꯀꯗꯧꯕ ꯄꯣꯠꯅꯤ ꯑꯗꯨꯅ ꯃꯨꯟꯅ ꯈꯜꯂꯒ ꯇꯧꯕꯤꯌꯨ ꯔꯣꯛ ꯀ꯭ꯂꯥꯏꯝꯕꯤꯡꯗ ꯑꯀꯤꯕ ꯑꯣꯏꯔꯤꯕ ꯄꯣꯠꯁꯤ ꯀꯔꯤꯅꯣ ꯍꯥꯏꯔꯀꯥꯟꯗ ꯑꯩꯈꯣꯏꯅ ꯑꯆꯧ ꯑꯆꯧꯕ ꯌꯥꯝꯅ ꯋꯥꯡꯕ ꯃꯥꯎꯟ ꯑꯦꯕꯔꯦꯖꯀꯨꯝꯕꯁꯤ ꯀꯥꯔꯛꯄ ꯌꯥꯝ ꯋꯥꯡꯕ ꯆꯤꯡ ꯀꯥꯔꯛꯄ ꯑꯗꯨꯅ ꯏꯁꯥꯒꯤ ꯔꯤꯛꯁꯀꯤ ꯌꯥꯝꯅ ꯑꯣꯏ ꯑꯗꯨꯅ ꯃꯨꯟꯅ ꯈꯟꯕꯤꯌꯨ ꯍꯩꯕ ꯑꯝ ꯆꯪꯏ ꯀꯥꯅꯤꯡꯏ ꯍꯥꯏꯗꯨꯅ ꯄꯨꯡꯀꯥꯗ ꯀꯥꯕ ꯌꯥꯕ ꯅꯠꯇꯦ ꯔꯣꯛ ꯀ꯭ꯂꯥꯏꯝꯕꯤꯡ ꯑꯁꯤ ꯌꯥꯝꯅ ꯂꯨꯕ ꯌꯥꯝꯅ ꯀꯤꯕ ꯍꯛꯆꯥꯡꯁꯦ ꯀꯠꯊꯣꯛꯄ ꯑꯗꯨꯒꯨꯝꯕ ꯃꯁꯥꯟꯅ ꯑꯃꯅꯤ ꯑꯗꯨꯅ ꯑꯗꯣꯝꯅ ꯆꯦꯛꯁꯤꯟ ꯆꯦꯛꯁꯤꯟꯅ ꯁꯥꯟꯅꯕꯤꯌꯨ